ꯍꯌꯦꯡꯁꯦ ꯑꯩꯒꯤ ꯐ꯭ꯂꯥꯏꯠ ꯇꯥꯏꯃꯤꯡ ꯂꯩꯌꯦꯕꯀꯣ ꯑꯩꯁꯦ ꯗꯦꯂꯤꯗ ꯆꯠꯀꯅꯤ ꯑꯗꯨꯅ ꯅꯪꯒꯤ ꯀꯦꯞꯇꯣ ꯑꯩ ꯍꯥꯏꯌꯥꯔ ꯇꯧꯒꯦ ꯆꯥꯟꯗꯦꯜ ꯕꯖꯥꯔꯗ ꯂꯥꯛꯄꯤꯌꯣ ꯑꯩꯒꯤ ꯐ꯭ꯂꯥꯏꯠꯁꯦ ꯄꯨꯡ ꯕꯥꯔꯣꯗ ꯑꯣꯏꯒꯅꯤ ꯑꯗꯨꯅ ꯑꯩ ꯌꯨꯝꯗꯒꯤ ꯄꯨꯡ ꯇꯔꯥꯗꯒꯤ ꯑꯣꯏꯅ ꯊꯣꯛꯈ꯭ꯔꯁꯦ ꯑꯗꯨꯅ ꯍꯣꯔꯦꯟ ꯈꯔ ꯉꯟꯇꯥꯅ ꯂꯥꯛꯄꯤꯌꯣ ꯍꯥꯏꯕꯗꯤ ꯑꯩ ꯖꯔꯅꯤ ꯆꯠꯂꯝꯗꯥꯏꯗ ꯑꯩꯈꯣꯏꯗꯤ ꯅꯨꯄꯤ ꯑꯣꯏꯕꯤꯅꯤꯅ ꯈꯨꯗꯣꯡ ꯆꯥꯗꯕ ꯂꯩꯔꯗꯤ ꯑꯗꯨꯅ ꯉꯟꯇꯥ ꯑꯣꯏꯅ ꯆꯠꯁꯤ ꯀꯣ ꯑꯗꯨꯅ ꯂꯥꯏꯛ ꯄꯨꯡ ꯇꯦꯟꯒꯨꯝꯕꯗ ꯕꯖꯥꯔꯗ ꯌꯧꯔꯛꯂꯒ ꯑꯗꯨꯗꯒꯤ ꯑꯩꯒꯤ ꯐ꯭ꯂꯥꯏꯠꯇꯣ ꯉꯟꯇꯥ ꯆꯠꯄ ꯌꯥꯅꯤꯡꯉꯥꯏꯒꯤ